ꯃꯍꯩ ꯃꯁꯤꯡꯒꯤ ꯑꯋꯥꯠꯄ ꯂꯩꯕꯅ ꯃꯔꯝ ꯑꯣꯏꯗꯨꯅ ꯑꯩꯈꯣꯏꯒꯤ ꯈꯨꯡꯒꯪꯒꯤ ꯃꯤꯑꯣꯏꯁꯤꯡ ꯑꯁꯤꯒꯤ ꯑꯅꯝꯕ ꯈꯣꯟꯖꯦꯜꯁꯤꯡ ꯑꯁꯤ ꯁꯍꯔꯗ ꯂꯩꯕ ꯃꯤꯑꯣꯏꯁꯤꯡꯅ ꯇꯥꯕꯤꯗꯦ ꯑꯗꯨꯒ ꯑꯩꯈꯣꯏꯒꯤ ꯃꯈꯣꯏꯒꯤ ꯃꯈꯣꯏꯕꯨ ꯍꯟꯊꯅ ꯈꯟꯕꯤꯕ ꯑꯃꯗꯤ ꯃꯈꯣꯏꯒ ꯈꯦꯠꯅꯕ ꯊꯥꯛꯇ ꯂꯩꯕ ꯃꯤꯑꯣꯏꯁꯤꯡꯅꯤ ꯍꯥꯏꯅ ꯌꯥꯝꯅ ꯇꯠꯇꯅ ꯁꯍꯔꯗ ꯂꯩꯕ ꯃꯤꯑꯣꯏꯁꯤꯡ ꯑꯁꯤꯅ ꯈꯨꯡꯒꯪꯗ ꯂꯩꯕ ꯃꯤꯑꯣꯏꯁꯤꯡ ꯑꯁꯤꯗ ꯌꯦꯡꯕꯤꯕꯒꯤ ꯃꯑꯣꯡ ꯑꯃ ꯑꯗꯨꯝ ꯌꯥꯝ ꯇꯠꯇꯅ ꯎꯕ ꯐꯪꯉꯤ ꯍꯥꯏꯖꯕ ꯇꯥꯔꯦ ꯑꯗꯨꯒ ꯑꯩꯈꯣꯏꯒꯤ ꯈꯨꯡꯒꯪꯗ ꯂꯩꯕ ꯃꯤꯑꯣꯏꯁꯤꯡꯅ ꯊꯦꯡꯅꯔꯤꯕ ꯈꯨꯗꯣꯡꯆꯥꯗꯕꯁꯤꯡ ꯑꯗꯨꯗꯤ ꯑꯩꯈꯣꯏꯒꯤ ꯃꯈꯣꯏꯒꯤ ꯍꯥꯏꯌꯔ ꯏꯗꯨꯀꯦꯁꯟ ꯇꯧꯐꯝ ꯂꯩꯇꯕ ꯑꯗꯨꯒ ꯃꯍꯩ ꯃꯁꯤꯡ ꯇꯝꯐꯝꯁꯪꯁꯤꯗꯁꯨ ꯑꯩꯈꯣꯏꯒꯤ ꯃꯇꯤꯛ ꯆꯥꯕ ꯃꯇꯤꯛ ꯆꯥꯕ ꯁ꯭ꯀꯨꯜ ꯀꯣꯂꯦꯖꯁꯤꯡ ꯂꯩꯇꯕꯅꯁꯤꯅꯁꯨ ꯑꯅꯝꯕ ꯃꯔꯝ ꯑꯣꯏꯔꯒ ꯃꯈꯣꯏꯁꯤꯡ ꯑꯁꯤ ꯍꯟꯊꯅ ꯂꯩꯕꯅꯤ ꯍꯥꯏꯅ ꯑꯩ ꯍꯥꯏꯖꯒꯦ